ꯃꯅꯤꯄꯨꯔꯒꯤ ꯆꯤꯡꯒꯤ ꯏꯆꯤꯟ ꯏꯅꯥꯎꯁꯤꯡꯅ ꯇꯣꯏꯅ ꯆꯥꯟꯅꯕ ꯑꯦꯟꯁꯥꯡ ꯈꯔ ꯍꯥꯏꯔꯕꯗ ꯌꯣꯡꯆꯥꯛ ꯎꯁꯣꯏ ꯌꯦꯟ ꯑꯗꯨꯗꯒꯤ ꯁꯟꯒꯨꯝꯕ ꯂꯐꯨ ꯄꯥꯟ ꯃꯥꯏꯔꯦꯟ ꯗꯁꯀꯨꯁ ꯑꯗꯒꯤ ꯃꯪꯒ꯭ꯔꯥ ꯑꯗꯨꯒꯤꯗꯒꯤ ꯍꯩꯔꯥꯗꯁꯨ ꯑꯗꯨꯝ ꯀꯤꯍꯣꯝ ꯁꯨꯃꯥꯏꯅ ꯑꯩꯈꯣꯏ ꯆꯤꯡꯗ ꯂꯩꯕ ꯏꯆꯤꯟ ꯏꯅꯥꯎꯁꯤꯡꯅ ꯌꯥꯝꯅ ꯇꯣꯏꯅ ꯆꯥꯕ ꯁꯤꯖꯟꯅꯕ ꯑꯦꯟꯁꯥꯡꯅꯤ ꯃꯁꯦ ꯆꯤꯡꯗꯗ ꯅꯠꯇꯅ ꯑꯩꯈꯣꯏ ꯇꯝꯄꯥꯛꯀꯤ ꯂꯝꯗꯁꯨ ꯑꯗꯨꯃꯛ ꯌꯥꯝ ꯄꯥꯝꯅ ꯁꯤꯖꯤꯟꯅꯕ ꯑꯩꯈꯣꯏꯒꯤ ꯄꯣꯠ ꯆꯩ ꯉꯥꯛꯇꯅꯤ ꯑꯗ ꯌꯣꯡꯆꯥꯛ ꯍꯥꯏꯔꯒ ꯑꯩꯈꯣꯏꯒꯤ ꯌꯣꯡꯆꯥꯛꯁꯤ ꯑꯩꯈꯣꯏꯒꯤ ꯏꯪꯊꯝꯊꯥꯒꯤ ꯃꯇꯝꯗ ꯑꯩꯈꯣꯏꯒꯤ ꯆꯤꯡ ꯑꯃꯁꯨꯡ ꯇꯝꯗ ꯂꯩꯕ ꯃꯤꯑꯣꯏꯁꯤꯡꯅ ꯌꯥꯝ ꯄꯥꯝꯅ ꯆꯥꯟꯅꯕ ꯌꯣꯡꯆꯥꯛ ꯑꯦꯟꯁꯥꯡ ꯑꯦꯟꯁꯥꯡ ꯃꯈꯜ ꯑꯃꯅꯤ ꯌꯣꯡꯆꯥꯛꯁꯤꯅ ꯌꯣꯡꯆꯥꯛꯁꯤꯗ ꯀꯃꯥꯏꯅ ꯆꯥꯒꯦ ꯍꯥꯏꯕ ꯃꯇꯝꯗ ꯑꯩꯈꯣꯏꯒꯤ ꯃꯁꯤꯗꯒꯤꯁꯤꯗ ꯑꯩꯈꯣꯏꯒꯤ ꯊꯣꯡꯉꯒ ꯆꯥꯔꯁꯨ ꯌꯥꯏ ꯑꯗꯒꯤ ꯁꯤꯡꯖꯨ ꯁꯨꯔꯒ ꯍꯤꯡꯅ ꯁꯤꯡꯖꯨ ꯁꯨꯔꯁꯨ ꯌꯥꯏ ꯑꯗꯨꯒ ꯏꯔꯣꯝꯕ ꯃꯥꯒꯤ ꯃꯀꯨꯁꯤꯡꯁꯦ ꯈꯦꯠꯇꯣꯛꯑꯒ ꯏꯔꯣꯝꯕ ꯁꯨꯃꯥꯏꯅ ꯑꯩꯈꯣꯏꯒꯤ ꯌꯣꯡꯆꯥꯛꯁꯦ ꯌꯥꯝ ꯄꯥꯝꯅ ꯆꯥꯟꯅꯩ ꯁꯨꯃꯥꯏꯅ ꯆꯥꯕꯁꯤꯗ ꯅꯠꯇꯅ ꯍꯌꯦꯡ ꯇꯨꯡꯒꯤ ꯍꯥꯏꯕꯗꯤ ꯃꯊꯪꯒꯤ ꯋꯤꯟꯇꯔ ꯑꯃ ꯂꯥꯛꯇ꯭ꯔꯤꯐꯥꯎꯒꯤ ꯑꯩꯈꯣꯏꯒꯤ ꯅꯤꯡꯊꯝꯊꯥ ꯑꯃ ꯂꯥꯛꯇ꯭ꯔꯤꯐꯥꯎꯒꯤ ꯌꯣꯡꯆꯥꯛꯁꯤꯅ ꯑꯃꯨꯛꯀ ꯄꯥꯜꯂꯛꯇ꯭ꯔꯤꯐꯥꯎꯒꯤ ꯂꯤꯔꯒ ꯊꯝꯃꯐꯥꯎꯗ ꯑꯩꯈꯣꯏꯒꯤ

ꯎꯁꯣꯏ ꯍꯥꯏꯕꯁꯦ ꯑꯩꯈꯣꯏꯒꯤ ꯆꯤꯡꯁꯨ ꯇꯝꯁꯨ ꯑꯗꯨꯃꯛ ꯐꯪꯉꯦ ꯐꯪꯕꯗꯤ ꯑꯗꯨꯕꯨ ꯆꯤꯡꯗꯅ ꯍꯦꯟꯅ ꯐꯪꯉꯤ ꯇꯝꯄꯥꯛꯇꯗꯤ ꯃꯁꯤ ꯐꯪꯕꯨꯗꯤ ꯐꯪꯉꯒꯁꯨ ꯌꯥꯝ ꯃꯔꯥꯡ ꯀꯥꯏꯅꯗꯤ ꯐꯪꯗꯦ ꯑꯗꯨꯕꯨ ꯆꯤꯡꯗꯒꯤ ꯑꯩꯈꯣꯏꯅ ꯎꯁꯣꯏꯁꯦ ꯑꯩꯈꯣꯏꯒꯤ ꯎꯁꯣꯏꯁꯦ ꯑꯩꯈꯣꯏꯒꯤ ꯀꯩ ꯍꯥꯏꯅꯤ ꯏꯔꯣꯜꯂꯒ ꯆꯥꯕ ꯑꯗꯒꯤ ꯎꯇꯤ ꯊꯣꯡꯕ ꯑꯩꯈꯣꯏꯒꯤ ꯃꯩꯇꯩꯒꯤ ꯑꯦꯟꯁꯥꯡꯗ ꯍꯥꯏꯔꯒ ꯎꯇꯤ ꯊꯣꯡꯕ ꯁꯨꯃꯥꯏꯅ ꯑꯗꯒꯤ ꯀꯥꯡꯁꯨ ꯁꯨꯕ ꯀꯪꯅ ꯃꯦꯠꯂꯒ ꯁꯨꯃꯥꯏꯅ ꯆꯥꯕꯁꯦ ꯎꯁꯣꯏꯁꯤ ꯌꯥꯝ ꯆꯥꯟꯅꯩ ꯑꯗꯣ ꯎꯁꯣꯏꯗꯒꯤ ꯀꯔꯤ ꯍꯥꯏꯅ ꯁꯦꯝꯒꯦ ꯍꯥꯏꯕ ꯃꯇꯝꯗ ꯍꯌꯦꯡ ꯑꯩꯈꯣꯏꯒꯤ ꯇꯨꯡꯐꯥꯎꯗ ꯆꯥꯕ ꯌꯥꯕꯗ ꯍꯥꯏꯔꯒ ꯎꯁꯣꯏꯁꯦ ꯑꯩꯈꯣꯏ ꯄꯥꯅ ꯄꯥꯅ ꯁꯣꯏꯗꯣꯛꯑꯒ ꯑꯩꯈꯣꯏꯒꯤ ꯁꯣꯏꯕꯨꯝ ꯅꯝꯕ ꯍꯥꯏꯗꯅ ꯁꯣꯏꯕꯨꯝꯁꯦ ꯊꯝꯃꯒ ꯄꯦꯀꯦꯖ ꯇꯧꯔꯒ ꯌꯥꯝ ꯀꯨꯏꯅ ꯂꯤꯕ ꯌꯥꯕꯒꯤ ꯃꯑꯣꯡꯗꯁꯨ ꯆꯤꯡꯗ ꯐꯪꯕ ꯎꯁꯣꯏ ꯍꯥꯏꯕꯁꯤꯅ ꯌꯥꯝꯅ ꯀꯥꯟꯅꯩ ꯑꯩꯈꯣꯏꯒꯤ ꯃꯁꯤ ꯎꯁꯣꯏ ꯆꯥꯕꯒꯤ ꯀꯥꯟꯅꯕꯁꯨ ꯃꯌꯥꯝ ꯑꯃ ꯂꯩ ꯑꯗꯨꯅ ꯍꯧꯖꯤꯛꯇꯤ ꯃꯌꯥꯝ ꯆꯥꯟꯅꯩ ꯑꯃꯨꯛꯀꯁꯨ ꯍꯦꯟꯅ ꯆꯥꯟꯅꯩ ꯁꯣꯏꯕꯨꯝꯁꯤꯅ ꯁꯣꯏꯕꯨꯝ ꯅꯝꯃ ꯊꯝꯕꯁꯤꯅ ꯑꯩꯈꯣꯏꯒꯤ ꯄꯦꯀꯦꯠ ꯑꯩꯈꯣꯏꯒꯤ ꯀꯦ ꯖꯤ ꯀꯦ ꯖꯤꯒꯤ ꯄꯦꯀꯦꯠ ꯇꯧꯔꯒ ꯕꯖꯥꯔꯗꯁꯨ ꯑꯩꯈꯣꯏ ꯂꯂꯣꯟꯕꯒꯤ ꯊꯥꯗꯣꯛꯄ ꯑꯗꯨꯃꯥꯏꯅ ꯑꯩꯈꯣꯏ ꯊꯥꯗꯣꯛꯄꯁꯨ ꯑꯗꯨꯃꯛ ꯌꯥꯎꯅꯩ ꯎꯁꯣꯏꯁꯤꯅ ꯍꯧꯖꯤꯛ ꯃꯌꯥꯝꯅ ꯆꯥꯟꯅꯔꯤꯁꯦ ꯎꯁꯣꯏ ꯁꯤꯗꯒꯤ ꯁꯦꯝꯃꯛꯄ ꯉꯥꯛꯇꯅꯤ ꯁꯣꯏꯕꯨꯝ ꯏꯔꯣꯝꯕ ꯁꯣꯏꯖꯤꯟ ꯍꯥꯏꯗꯅ ꯃꯌꯥꯝ ꯊꯣꯛꯅꯔꯤꯕꯁꯤꯡꯁꯦ ꯁꯨꯃꯥꯏꯅ ꯇꯧꯗꯅ ꯑꯩꯈꯣꯏ ꯆꯤꯡꯗ ꯐꯪꯕ ꯎꯁꯣꯏꯁꯤꯅ ꯑꯩꯈꯣꯏꯒꯤ ꯆꯤꯟꯖꯥꯛꯁꯦ ꯌꯥꯝꯅ ꯆꯥꯕ

ꯑꯩꯈꯣꯏ ꯍꯛꯆꯥꯡꯗ ꯄꯥꯡꯒꯜ ꯁꯨꯔꯨꯕ ꯈꯣꯠꯂꯨꯕ ꯃꯌꯥꯝꯁꯤꯡꯗꯣ ꯄꯥꯡꯒꯜꯗꯣ ꯀꯟꯅꯅꯕꯒꯤꯗꯃꯛꯇ ꯑꯩꯈꯣꯏꯒꯤ ꯌꯦꯟ ꯁꯥ

ꯏꯆꯤꯟ ꯏꯅꯥꯎꯁꯤꯡ ꯆꯤꯡꯗ ꯂꯩꯕ ꯑꯣꯏꯔꯒꯁꯨ ꯇꯝꯗ ꯂꯩꯕ ꯑꯣꯏꯔꯒꯁꯨ ꯑꯩꯈꯣꯏ ꯁꯥ ꯉꯥꯁꯦ ꯑꯗꯨꯃꯛ

ꯂꯐꯨ ꯂꯐꯨꯁꯤꯁꯨ ꯑꯩꯈꯣꯏ ꯇꯝꯗꯁꯨ ꯐꯪꯉꯤ ꯆꯤꯡꯗꯁꯨ ꯐꯪꯉꯤ ꯆꯤꯡꯗꯅ ꯃꯔꯥꯡ ꯀꯥꯏ ꯍꯦꯟꯅ ꯐꯪꯉꯤ ꯆꯤꯡꯒꯤ ꯂꯐꯨꯅꯦ ꯍꯥꯏꯔꯗꯤ ꯌꯥꯝꯅ ꯍꯥꯎꯅ ꯆꯥꯟꯅꯩ ꯑꯩꯈꯣꯏꯒꯤ ꯂꯐꯨꯗꯒꯤꯁꯨ ꯑꯩꯈꯣꯏꯒꯤ ꯂꯐꯨꯒꯤ ꯃꯁꯤꯡ ꯂꯐꯨꯁꯤꯗꯒꯤ ꯆꯥꯕ ꯃꯇꯝꯗ ꯑꯩꯈꯣꯏ ꯃꯤꯑꯣꯏꯕꯗ ꯀꯥꯟꯅꯔꯤꯕ ꯌꯥꯝꯅ ꯑꯩꯈꯣꯏꯒꯤ ꯁꯤꯡꯖꯨ ꯍꯥꯏꯔꯁꯨ ꯆꯥꯔꯦ ꯂꯐꯨꯁꯤꯗ ꯂꯐꯨ ꯁꯤꯡꯖꯨ ꯍꯥꯏꯅ ꯆꯥꯟꯅꯔꯦ ꯂꯐꯨ ꯏꯔꯣꯝꯕ ꯍꯥꯏꯅꯁꯨ ꯆꯥꯟꯅꯔꯦ ꯁꯨꯃꯥꯏꯅ ꯆꯥꯕꯁꯦ ꯂꯐꯨꯗꯒꯤꯅ ꯂꯐꯨ ꯊꯔꯣ ꯍꯥꯏꯕ ꯑꯃꯁꯨ ꯊꯣꯛꯇꯅ ꯂꯐꯨ ꯊꯔꯣꯁꯤꯅ ꯑꯩꯈꯣꯏꯒꯤ ꯀꯥꯡꯍꯧ ꯉꯧꯕ ꯑꯗꯒꯤ ꯁꯤꯡꯖꯨ ꯁꯨꯕꯗꯁꯨ ꯍꯥꯞꯇꯅ ꯇꯧꯔꯒ ꯑꯩꯈꯣꯏ ꯂꯐꯨꯁꯤꯁꯨ ꯌꯥꯝꯅ ꯀꯥꯟꯅꯕ ꯄꯤ ꯂꯐꯨ ꯆꯥꯕꯁꯤꯗꯒꯤ ꯑꯩꯈꯣꯏꯒꯤ ꯃꯅꯨꯡꯒꯤ ꯑꯩꯈꯣꯏ ꯍꯛꯆꯥꯡꯒꯤ ꯃꯅꯨꯡꯒꯤ ꯄꯥꯔꯠꯇꯒꯤ ꯐꯠꯇꯕ ꯀꯌꯥ ꯑꯃ ꯂꯧꯊꯣꯛꯏ ꯍꯥꯏꯗꯅꯁꯨ ꯂꯐꯨꯁꯦ ꯌꯥꯝ ꯐꯖꯅ ꯆꯥꯟꯅꯩ ꯃꯊꯪꯗ ꯑꯩꯈꯣꯏꯒꯤ ꯄꯥꯟ ꯄꯥꯟꯁꯤꯁꯨ ꯑꯩꯈꯣꯏ ꯆꯤꯡꯃꯤꯗꯁꯨ ꯁꯨꯝ ꯆꯥꯔꯦ ꯇꯝꯗ ꯂꯩꯕ ꯃꯤꯁꯨ ꯆꯥꯔꯦ ꯄꯥꯟꯁꯦ ꯄꯥꯟꯁꯤꯗ ꯑꯩꯈꯣꯏ ꯑꯦꯟꯁꯥꯡ ꯃꯈꯜ ꯀꯌꯥ ꯊꯣꯛꯅ ꯆꯥꯏ ꯄꯥꯟ ꯏꯔꯣꯝꯕ ꯄꯥꯟ ꯊꯣꯡꯕ ꯑꯅ ꯑꯩꯈꯣꯏ ꯆꯥꯟꯅꯩ ꯁꯨꯃꯥꯏꯅ ꯆꯥꯗꯅ ꯑꯩꯈꯣꯏꯁꯦ ꯄꯥꯟꯗꯒꯤ ꯀꯥꯟꯅꯕꯁꯨ ꯂꯧꯋꯦ ꯌꯥꯝ ꯄꯥꯝꯅ ꯆꯥꯟꯅꯩ ꯄꯥꯟ ꯏꯔꯣꯝꯕ ꯄꯥꯟ ꯊꯣꯡꯕ ꯍꯥꯏꯕꯁꯤꯁꯨ ꯑꯗꯨꯒ ꯃꯁꯦ ꯂꯧꯔꯒꯁꯨ ꯑꯗꯨꯃꯛ ꯄꯥꯟ ꯍꯥꯏꯕ ꯑꯁꯦ ꯑꯩꯈꯣꯏꯒꯤ ꯑꯍꯜ ꯈꯔꯅꯗꯤ ꯑꯩꯈꯣꯏꯒꯤ ꯂꯧꯔꯒꯁꯨ ꯑꯗꯨꯃꯛ ꯆꯥꯏ ꯄꯥꯟ ꯍꯥꯏꯕꯁꯦ ꯑꯗꯨꯒ ꯃꯊꯪ ꯗꯒꯤꯁꯦ ꯑꯩꯈꯣꯏ ꯃꯅꯥ ꯃꯁꯤꯡꯁꯦ ꯑꯩꯈꯣꯏ ꯆꯥꯕ ꯃꯇꯝꯗ ꯑꯩꯈꯣꯏ ꯃꯥꯏꯔꯦꯟ ꯄꯥꯟ ꯃꯥꯏꯔꯦꯟ ꯍꯥꯏꯕꯁꯦ ꯐꯪꯕ ꯄꯣꯠ ꯃꯈꯜ ꯑꯃ ꯑꯣꯏꯕꯅꯤꯅ ꯃꯥꯏꯔꯦꯟ ꯃꯥꯏꯔꯦꯟꯁꯤꯁꯨ ꯑꯩꯈꯣꯏ ꯀꯔꯤ ꯍꯥꯏꯅꯤ ꯊꯣꯡꯉꯒꯁꯨ ꯌꯥꯕ ꯆꯝꯐꯨꯠ ꯐꯨꯠꯂꯁꯨ ꯌꯥꯕ ꯑꯩꯈꯣꯏ ꯉꯥꯜꯂꯒ ꯆꯥꯔꯁꯨ ꯌꯥꯕ ꯑꯗꯨꯒ ꯃꯥꯏꯔꯦꯟ ꯑꯩꯈꯣꯏꯒꯤ ꯑꯦꯟꯁꯥꯡ ꯑꯣꯏꯅ ꯁꯤꯖꯤꯟꯅꯔꯤꯕꯅꯤ ꯃꯥꯏꯔꯦꯟ ꯍꯥꯏꯕꯁꯦ ꯍꯌꯦꯡ ꯑꯩꯈꯣꯏꯅ ꯈꯔ ꯐꯖꯅ ꯊꯝꯃꯒꯗꯤ ꯃꯥꯏꯔꯦꯟ ꯂꯤꯔꯒ ꯊꯝꯕ ꯍꯥꯏꯗꯅ ꯑꯩꯈꯣꯏꯒꯤ ꯍꯌꯦꯡ ꯆꯤꯟꯖꯥꯛ ꯑꯃ ꯑꯦꯟꯁꯥꯡ ꯑꯃꯅꯤ ꯍꯥꯏꯅ ꯃꯔꯥꯡ ꯀꯥꯏꯅ ꯐꯪꯕ ꯑꯦꯟꯁꯥꯡ ꯃꯈꯜ ꯑꯃꯅꯤ ꯍꯥꯏꯗꯅ ꯃꯥꯏꯔꯦꯟ ꯍꯥꯏꯕꯁꯤꯁꯨ ꯑꯩꯈꯣꯏ ꯂꯤꯔꯒ ꯊꯝꯕꯁꯨ ꯌꯥꯏ ꯐꯖꯅ ꯂꯤꯍꯜꯂꯒ ꯃꯥꯒꯤ ꯃꯇꯝ ꯆꯥꯔꯦ ꯍꯥꯏꯅ ꯍꯦꯛꯄꯤꯔꯒ ꯊꯝꯃꯒ ꯂꯤꯔꯒ ꯆꯥꯔꯁꯨ ꯍꯌꯦꯡ ꯂꯤꯔꯀꯥꯟꯗ ꯑꯩꯈꯣꯏꯅ ꯃꯁꯤ ꯊꯣꯡꯕ ꯅꯠꯇ꯭ꯔꯒꯅ ꯆꯝꯐꯨꯠ ꯑꯣꯏꯔꯁꯨ ꯉꯥꯜꯂꯒ ꯑꯣꯏꯔꯁꯨ ꯆꯥꯕ ꯌꯥꯕꯅꯤ ꯃꯥꯏꯔꯦꯟ ꯍꯥꯏꯁꯤꯅ ꯑꯗꯨꯒ ꯃꯊꯪ ꯑꯩꯈꯣꯏꯒꯤ ꯑꯦꯟꯁꯥꯡ ꯅꯥꯄꯤꯗ ꯍꯥꯏꯔꯒ ꯑꯩꯈꯣꯏꯒꯤ ꯗꯁꯀꯨꯁ ꯆꯤꯡꯗ ꯐꯪꯕ ꯗꯁꯀꯨꯁ ꯗꯁꯀꯨꯁ ꯍꯥꯏꯕꯁꯤ ꯆꯤꯡꯗ ꯌꯥꯝ ꯃꯔꯥꯡ ꯀꯥꯏꯅ ꯐꯪꯕ ꯑꯦꯟꯁꯥꯡ ꯑꯃꯅꯤ ꯃꯁꯦ ꯑꯗꯨꯃꯛ ꯄꯥꯝꯅꯩ ꯑꯗꯨꯗꯒꯤ ꯗꯁꯀꯨꯁ ꯉꯥꯜꯂꯒ ꯆꯥꯔꯁꯨ ꯌꯥꯕ ꯊꯣꯡꯉꯒ ꯆꯥꯔꯁꯨ ꯌꯥꯕ ꯁꯤꯁꯨ ꯑꯩꯈꯣꯏꯒꯤ ꯑꯦꯟꯁꯥꯡ ꯃꯈꯜ ꯑꯃꯅꯤ ꯁꯤ ꯃꯌꯥꯝꯅ ꯄꯥꯝꯅꯅ ꯑꯗꯨꯝ ꯆꯥꯟꯅꯩ ꯃꯁꯤꯗꯒꯤ ꯀꯥꯟꯅꯕ ꯀꯌꯥ ꯑꯃ ꯂꯩꯕꯅꯤꯅ ꯑꯗꯨꯒ ꯑꯩꯈꯣꯏꯅ ꯃꯪꯒ꯭ꯔꯥ ꯃꯪꯒ꯭ꯔꯥ ꯍꯥꯏꯔꯤꯕ ꯆꯤꯟꯖꯥꯛꯁꯤꯁꯨ ꯑꯩꯈꯣꯏꯒꯤ ꯎ ꯃꯪꯒ꯭ꯔꯥ ꯅꯠꯇ꯭ꯔꯒ ꯑꯩꯈꯣꯏꯒꯤ ꯂꯩꯕꯥꯛꯀꯤ ꯃꯩꯒ꯭ꯔꯥ ꯑꯅ ꯃꯪꯒ꯭ꯔꯥ ꯃꯈꯜ ꯃꯈꯜ ꯑꯩꯈꯣꯏ ꯑꯃ ꯑꯅꯤ ꯊꯣꯛꯅ ꯐꯪꯉꯤ ꯁꯤꯁꯨ ꯑꯩꯈꯣꯏꯅ ꯑꯩꯈꯣꯏꯒꯤ ꯊꯕꯛ ꯋꯥꯅ ꯁꯨꯔꯨꯕ ꯃꯇꯝꯗ ꯑꯩꯈꯣꯏꯒꯤ ꯃꯪꯒ꯭ꯔꯥꯁꯦ ꯂꯧꯔꯒ ꯆꯥꯔꯁꯨ ꯌꯥꯔꯦ ꯐꯨꯠꯂꯒ ꯆꯥꯔꯁꯨ ꯌꯥꯔꯦ ꯁꯨꯃꯥꯏꯅ ꯇꯧꯗꯅ ꯑꯩꯈꯣꯏ ꯃꯈꯜ ꯃꯈꯜ ꯀꯌꯥ ꯊꯣꯛꯅ ꯁꯦꯝꯕ ꯌꯥꯏ ꯍꯥꯏꯅ ꯑꯩꯈꯣꯏ ꯃꯪꯒ꯭ꯔꯥꯁꯤꯗꯒꯤ ꯀꯥꯟꯅꯕꯁꯨ ꯐꯪꯉꯤ ꯑꯗꯨꯒ ꯆꯤꯟꯖꯥꯛꯇꯁꯨ ꯑꯩꯈꯣꯏꯒꯤ ꯀꯩ ꯍꯥꯏꯅꯤ ꯑꯩꯈꯣꯏꯒꯤ ꯄꯦꯀꯦꯠ ꯁꯥꯔꯒ ꯃꯥꯒꯤ ꯑꯩꯈꯣꯏꯒꯤ ꯑꯊꯨꯝꯕ ꯈꯔ ꯍꯥꯞꯄꯒ ꯄꯦꯀꯦꯠ ꯁꯥꯔꯒ ꯄꯦꯀꯦꯠ ꯄꯦꯀꯦꯠ ꯁꯥꯔꯒꯁꯨ ꯑꯗꯨꯃꯛ ꯑꯩꯈꯣꯏ ꯀꯔꯕꯥꯔ ꯑꯣꯏꯅ ꯑꯩꯈꯣꯏꯅ ꯂꯩꯖꯔꯒꯗꯤ ꯇꯧꯕ ꯌꯥꯕ ꯄꯣꯠꯁꯛ ꯑꯃꯅꯤ ꯃꯪꯒ꯭ꯔꯥ ꯍꯥꯏꯁꯤꯁꯨ ꯑꯗꯨꯅ ꯑꯩꯈꯣꯏ ꯃꯪꯒ꯭ꯔꯥꯗꯒꯤꯁꯨ ꯑꯩꯈꯣꯏ ꯀꯥꯟꯅꯕ ꯃꯌꯥꯝ ꯐꯪꯕꯅꯤꯅ ꯑꯩꯈꯣꯏꯅ ꯊꯕꯛ ꯋꯥꯅ ꯁꯨꯔꯨꯔꯒ ꯃꯪꯒ꯭ꯔꯥ ꯉꯥꯜꯂꯒ ꯆꯥꯕ ꯁꯨꯃꯥꯏꯅ ꯇꯧꯕꯁꯦ ꯑꯩꯈꯣꯏ ꯌꯥꯝꯅ ꯀꯥꯟꯅꯕ ꯄꯤꯕ ꯃꯈꯜ ꯑꯃꯅꯤ ꯑꯗꯨꯒ ꯆꯤꯡꯗ ꯐꯪꯕ ꯍꯥꯏꯔꯒ ꯑꯩꯈꯣꯏꯒꯤ ꯀꯤꯍꯣꯝ ꯀꯤꯍꯣꯝꯁꯤꯁꯨ ꯆꯤꯡꯗ ꯌꯥꯝ ꯐꯪꯕ ꯃꯈꯜ ꯑꯩꯈꯣꯏꯒꯤ ꯍꯣꯏ ꯁꯤꯅꯕꯨꯗꯤ ꯍꯩꯔꯥꯗꯕꯨꯗꯤ ꯆꯤꯡꯈ꯭ꯔꯦ ꯆꯤꯡꯉꯒꯁꯨ ꯀꯤꯍꯣꯝ ꯍꯥꯏꯕꯁꯦ ꯌꯥꯝꯅ ꯀꯥꯟꯅꯕ ꯄꯣꯠ ꯑꯃꯅꯤ ꯀꯤꯍꯣꯝꯁꯦ ꯑꯩꯈꯣꯏ ꯀꯩ ꯇꯧꯔꯒꯦ ꯍꯥꯏꯔ ꯀꯥꯟꯗ ꯑꯩꯈꯣꯏꯅ ꯊꯕꯛ ꯁꯨꯔꯤꯕ ꯅꯨꯡꯁꯥ ꯁꯥꯕ ꯃꯇꯝꯗ ꯑꯩꯈꯣꯏ ꯍꯩꯒ ꯆꯥꯗꯅ ꯇꯧꯕ ꯃꯇꯝꯗ ꯌꯥꯝꯅ ꯀꯤꯍꯣꯝꯗꯒꯤꯁꯨ ꯀꯥꯟꯅꯕ ꯄꯤꯗꯅ ꯑꯩꯈꯣꯏ ꯀꯤꯍꯣꯝꯁꯤꯁꯨ ꯌꯥꯝ ꯄꯥꯛ ꯁꯟꯅ ꯊꯥꯔꯒ ꯑꯩꯈꯣꯏꯒꯤ ꯃꯍꯤꯒ ꯁꯦꯝꯗꯅ ꯖꯨꯏꯁ ꯁꯦꯝꯗꯅ ꯇꯧꯔꯒ ꯑꯩꯈꯣꯏꯁꯨ ꯌꯥꯝ ꯀꯟꯅ ꯑꯗꯒꯤ ꯄꯩꯁꯥꯁꯨ ꯇꯥꯟꯕ ꯌꯥꯕ ꯆꯤꯟꯖꯥꯛ ꯑꯣꯏꯅꯁꯨ ꯊꯝꯕ ꯌꯥꯕꯅ ꯌꯥꯝ ꯀꯟꯅ ꯇꯧꯔꯒ ꯀꯤꯍꯣꯝꯗꯒꯤꯁꯨ ꯀꯥꯟꯅꯕꯁꯦ ꯌꯥꯝꯅ ꯂꯧꯋꯦ ꯁꯤꯅꯦ ꯑꯩꯈꯣꯏꯒꯤ ꯆꯤꯡꯗ ꯐꯪꯕ ꯃꯅꯥ ꯃꯁꯤꯡ ꯑꯗꯒꯤ ꯆꯤꯟꯖꯥꯛ ꯑꯦꯟꯁꯥꯡ ꯑꯗꯒꯤ ꯍꯩꯔꯥ ꯆꯥꯕ ꯌꯥꯕ ꯈꯣꯠꯄ ꯍꯥꯏꯕꯁꯦ ꯑꯗꯨꯒ ꯆꯤꯡꯗ ꯐꯪꯕꯁꯦ ꯂꯐꯨꯗꯒꯤꯁꯨ ꯉꯁꯥꯏ ꯆꯤꯠꯊꯍꯧꯔꯤꯁꯦ ꯂꯐꯣꯏ ꯍꯥꯏꯕ ꯑꯃꯁꯨ ꯊꯣꯛꯇꯅ ꯑꯩꯈꯣꯏ ꯃꯤꯑꯣꯏꯕꯗ ꯌꯥꯝ ꯀꯥꯟꯅꯕ ꯄꯤꯕ ꯑꯃ ꯑꯣꯏꯗꯅ ꯑꯩꯈꯣꯏꯒꯤ ꯂꯐꯣꯏꯗꯒꯤꯁꯨ ꯀꯥꯟꯅꯕ ꯑꯩꯈꯣꯏꯒꯤ ꯃꯤꯑꯣꯏꯕꯗ ꯀꯥꯟꯅꯕ ꯃꯌꯥꯝ ꯄꯤꯗꯅ ꯂꯐꯨꯗꯒꯤ ꯂꯐꯣꯏ ꯄꯤꯗꯅ ꯆꯥꯗꯅ ꯃꯌꯥꯝꯁꯤꯅ ꯌꯣꯟꯗꯅ ꯚꯦꯖꯤꯇꯦꯕꯜꯁꯤꯡꯁꯦ ꯑꯩꯈꯣꯏꯒꯤ ꯂꯐꯣꯏꯒꯁꯦ ꯌꯣꯟꯗꯅ ꯈꯣꯠꯇꯅ ꯄꯩꯁꯥ ꯇꯥꯟꯕ ꯏꯟꯀꯝ ꯇꯥꯟꯕꯁꯨ ꯐꯪꯕ ꯉꯝꯕ ꯑꯣꯏ ꯁꯨꯃꯥꯏꯅ ꯆꯤꯡꯗ ꯂꯩꯕ ꯆꯤꯡꯒꯤ ꯄꯣꯠꯊꯣꯛꯁꯤꯡꯁꯤꯅ ꯑꯩꯈꯣꯏ ꯁꯨꯃꯥꯏꯅ ꯄꯩꯁꯥ ꯇꯥꯟꯕꯗꯁꯨ ꯌꯥꯔꯦ ꯍꯛꯆꯥꯡꯁꯨ ꯀꯥꯟꯅꯕ ꯄꯤꯔꯦ ꯑꯗꯒꯤ ꯏꯁꯥꯁꯨ ꯐꯍꯟꯕ ꯑꯗꯒꯤ ꯁꯦꯟꯊꯣꯛ ꯂꯝꯕꯤꯁꯨ ꯂꯩꯍꯟꯕ ꯑꯣꯏꯍꯜꯂꯤ ꯁꯨꯃꯥꯏꯅ ꯆꯤꯡꯗ ꯂꯩꯕ ꯏꯆꯤꯟ ꯏꯅꯥꯎꯁꯤꯡꯒꯤ ꯇꯣꯏꯅ ꯆꯥꯟꯅꯕ ꯆꯤꯟꯖꯥꯛꯁꯤꯡꯁꯤꯅ ꯀꯥꯟꯅꯕ ꯄꯤꯕ ꯁꯤꯡꯁꯦ ꯁꯨꯃꯥꯏꯅ ꯄꯤꯑꯅ ꯊꯝꯖꯔꯤ